ꯑꯅꯛꯄꯗ ꯂꯥꯏꯅꯤꯡ ꯁꯤꯡꯒ ꯃꯔꯤ ꯂꯩꯅꯕ ꯂꯥꯏꯁꯪꯁꯤꯡ ꯂꯩ ꯂꯝꯀꯣꯏꯕꯁꯤꯡꯅ ꯂꯥꯛꯄ ꯆꯍꯤꯒꯤ ꯑꯣꯏꯕ ꯀꯨꯝꯗꯤ ꯀꯥꯂꯦꯟ ꯊꯥꯗꯅꯤ ꯀꯥꯂꯦꯟ ꯊꯥꯗ ꯍꯥꯏꯔꯤꯕ ꯂꯥꯏꯁꯪꯁꯤꯡ ꯑꯁꯤꯒꯤ ꯍꯔꯥꯎ ꯀꯨꯝꯍꯩ ꯄꯥꯡꯊꯣꯛꯄꯒꯤ ꯃꯇꯝ ꯑꯣꯏ ꯃꯁꯤꯗꯩꯗ ꯂꯝꯀꯣꯏꯕꯁꯤꯡꯅ ꯑꯃꯨꯛ ꯁꯤꯗ ꯄꯥꯡꯊꯣꯛꯄ ꯊꯕꯛ ꯊꯧꯔꯝꯁꯤꯡ ꯎꯕ ꯐꯪꯉꯤ